ꯃꯅꯤꯄꯨꯔꯤ ꯂꯣꯟꯕꯨ ꯂꯤꯁꯥꯡ ꯁꯤꯠꯅ ꯄꯨꯋꯥꯔꯤꯗ ꯑꯇꯣꯞꯄ ꯂꯣꯟꯁꯤꯡ ꯑꯃꯁꯨꯡ ꯅꯥꯠ ꯆꯠꯅꯕꯤꯁꯤꯡꯅ ꯀꯔꯝꯅ ꯑꯑꯣꯟꯕ ꯄꯤꯈꯤꯕꯒꯦ ꯍꯥꯏꯔꯒꯗꯤ ꯑꯩꯈꯣꯏꯅ ꯂꯩꯖꯔꯤꯕ ꯏꯔꯝꯗꯝ ꯃꯅꯤꯄꯨꯔ ꯑꯁꯤꯒꯤ ꯅꯥꯠ ꯆꯠꯅꯕꯤ ꯑꯃꯗꯤ ꯃꯥꯒꯤ ꯑꯩꯈꯣꯏꯒꯤ ꯏꯁꯥꯒꯤ ꯑꯣꯏꯕ ꯐꯖꯔꯕ ꯃꯩꯇꯩꯂꯣꯟ ꯍꯥꯏꯕ ꯑꯃ ꯂꯩꯖꯩ ꯑꯗꯨꯒ ꯁꯤꯒꯤ ꯂꯣꯟꯁꯦ ꯏꯁꯀ꯭ꯔꯤꯞꯇ ꯍꯥꯏꯔꯒꯅ ꯑꯩꯈꯣꯏꯅ ꯃꯩꯇꯩ ꯃꯌꯦꯛ ꯍꯥꯏꯅ ꯏꯁꯥꯒꯤ ꯏꯁꯀ꯭ꯔꯤꯞꯁꯨ ꯂꯩꯖꯩ ꯇꯧꯕꯇꯕꯨ ꯃꯄꯥꯜꯂꯝꯗꯒꯤ ꯂꯥꯛꯄ ꯅꯟ ꯃꯅꯤꯄꯨꯔꯤ ꯑꯃꯗꯤ ꯑꯇꯩ ꯃꯤꯔꯩꯕꯥꯛ ꯗꯦꯁꯇꯒꯤ ꯂꯥꯛꯄ ꯃꯌꯥꯝꯁꯤꯡꯁꯤꯅ ꯃꯈꯣꯏꯒꯤ

ꯍꯤꯟꯗꯤ ꯉꯥꯡꯕ ꯌꯥꯎꯋꯤ ꯏꯪꯂꯤꯁ ꯉꯥꯡꯕ ꯌꯥꯎꯋꯤ ꯑꯗꯨꯃꯥꯏꯅ ꯕꯦꯡꯒꯣꯂꯤ ꯉꯥꯡꯕ ꯌꯥꯎꯋꯤ ꯁꯨꯃꯥꯏꯅ ꯏꯁꯥ ꯏꯁꯥꯒꯤ ꯂꯣꯟꯁꯦ ꯉꯥꯡꯗꯕꯤꯗ ꯑꯇꯣꯞꯄ ꯃꯤꯔꯝꯗꯒꯤ ꯂꯥꯛꯑꯒ ꯂꯩꯔꯕ ꯃꯤꯌꯥꯟꯆꯥꯁꯤꯡꯁꯤꯒꯤ ꯂꯣꯟꯁꯦ ꯑꯣꯏꯅ ꯉꯥꯡꯉꯛꯄꯁꯨ ꯌꯥꯎꯋꯦ ꯃꯇꯧ ꯑꯁꯨꯝ ꯇꯧꯗꯅ ꯍꯧꯖꯤꯛ ꯑꯩꯈꯣꯏꯒꯤ ꯐꯖꯔꯕ ꯃꯅꯤꯄꯨꯔꯤ ꯂꯣꯟꯁꯤꯡꯒꯤ ꯆꯠꯅꯕꯤꯁꯤꯡꯁꯤꯕꯨ ꯃꯈꯣꯏ ꯃꯌꯥꯝꯁꯤꯗꯒꯤ ꯎꯔꯨꯕꯗꯒꯤ ꯑꯑꯣꯟꯕ ꯀꯌꯥ ꯂꯥꯛꯈꯤꯕꯅꯤ